ꯑꯩꯈꯣꯏꯒꯤ ꯀꯜꯆꯔꯦꯜ ꯒ꯭ꯔꯨꯞ ꯍꯥꯏꯕꯁꯤꯗꯤ ꯊꯥꯏꯅꯒꯤ ꯏꯄꯥ ꯏꯄꯨꯅ ꯊꯝꯕꯤꯕ ꯑꯩꯈꯣꯏ ꯈ꯭ꯔꯤꯁꯇꯤꯌꯟ ꯂꯩ ꯅꯟ ꯈ꯭ꯔꯤꯁꯇꯤꯌꯟ ꯂꯩ ꯑꯗꯨꯃꯥꯏꯅ ꯑꯩꯈꯣꯏꯁꯦ ꯖꯥꯠ ꯖꯥꯠ ꯖꯥꯠ ꯑꯗꯨꯝ ꯖꯥꯠ ꯖꯥꯠ ꯁꯤꯡ ꯑꯁꯦ ꯑꯗꯨꯝ ꯂꯩꯖꯔꯛꯄꯅꯦ ꯑꯗꯨꯅ ꯑꯩꯈꯣꯏꯒꯤ

ꯑꯩꯈꯣꯏ ꯈ꯭ꯔꯤꯁꯇꯤꯌꯟ ꯍꯥꯏꯕꯁꯤ ꯃꯤꯁꯤꯁꯤꯅ ꯄ꯭ꯔꯚꯨ ꯖꯤꯁꯨꯕꯨ ꯅꯤꯔꯒ ꯃꯁꯥ ꯃꯁꯥꯒꯤ ꯇꯧꯔꯛꯄ ꯊꯕꯛꯁꯦ ꯑꯗꯨꯝ ꯀꯠꯄ ꯐꯖꯅ ꯍꯣꯠꯅꯔꯒ ꯑꯗꯨꯝ ꯂꯩꯔꯛꯄꯖꯥꯠꯅꯤ ꯑꯗꯨꯅ ꯑꯩꯈꯣꯏ ꯀꯜꯆꯔꯦꯜ ꯒ꯭ꯔꯨꯞ ꯍꯥꯏꯕꯁꯦ ꯑꯩꯈꯣꯏꯁꯦ ꯖꯥꯠ ꯑꯅꯤ ꯂꯩꯌꯦ ꯑꯗꯨꯅ ꯑꯩꯈꯣꯏꯒꯤ ꯖꯥꯇꯤ ꯑꯩꯈꯣꯏꯒꯤ ꯀꯜꯆꯔꯦꯜ ꯒ꯭ꯔꯨꯞ ꯍꯥꯏꯕꯁꯦ ꯍꯥꯟꯅꯒꯤ ꯐꯣꯔ ꯐꯥꯗꯔꯁꯅ ꯊꯝꯕꯤꯕ ꯐꯣꯛꯇꯦꯜ ꯐꯣꯛꯁꯣꯡ ꯏꯄꯥ ꯏꯄꯨꯒꯤ ꯋꯥꯔꯤ ꯂꯤꯕ ꯍꯧꯖꯤꯛ ꯍꯧꯖꯤꯛꯀꯤ ꯍꯤꯁꯇꯣꯔꯤꯒꯤ ꯀꯔꯤ ꯀꯔꯤ ꯍꯥꯟꯅ ꯍꯤꯁꯇꯣꯔꯤꯒꯤ ꯀꯔꯤ ꯀꯔꯤ ꯂꯩꯕ꯭ꯔꯥ ꯑꯗꯨ ꯋꯥꯔꯤ ꯂꯤꯕ ꯈꯣꯠꯄ ꯑꯗꯨꯝ ꯒ꯭ꯔꯨꯞ ꯀꯜꯆꯔꯦꯜ ꯒ꯭ꯔꯨꯞꯁꯦ ꯑꯅꯤ ꯑꯍꯨꯝ ꯂꯩꯔꯒ ꯑꯗꯨꯝ ꯑꯩꯈꯣꯏ ꯅꯨꯡꯉꯥꯏꯅ ꯂꯩꯔꯖꯔꯛꯄꯅꯦ ꯑꯗꯨꯕꯨ ꯑꯩꯈꯣꯏꯅ ꯐ꯭ꯔꯤꯀ꯭ꯋꯦꯟꯂꯤ ꯏꯟꯇꯔꯦꯛ ꯋꯤꯠ ꯗ ꯄꯤꯄꯜ ꯑꯥꯎꯠꯁꯥꯏꯠꯁꯨ ꯀꯜꯆꯔꯦꯜꯁꯨ ꯑꯩꯈꯣꯏ ꯋꯥꯔꯤ ꯁꯥꯔꯒ ꯍꯥꯟꯅ ꯏꯄꯥ ꯏꯄꯨꯅ ꯊꯝꯕꯤꯕ ꯁꯨꯃꯥꯏꯅ ꯂꯩꯖꯔꯛꯄꯅꯦ ꯍꯥꯟꯅꯒꯤ ꯀꯁꯇꯝ ꯍꯥꯟꯅꯒꯤ ꯀꯁꯇꯃꯔꯤ ꯂꯣ ꯑꯩꯈꯣꯏ ꯍꯧꯖꯤꯛꯐꯥꯎ ꯑꯗꯨꯃꯛ ꯆꯠꯊꯔꯤ ꯍꯥꯏꯕꯁꯨ ꯑꯩꯈꯣꯏ ꯑꯗꯨꯝ ꯀꯟꯅ ꯀꯥꯎꯗꯅꯕ ꯋꯥꯔꯤ ꯇꯧꯔꯒ ꯂꯩꯖꯔꯤ ꯑꯩꯈꯣꯏꯅ ꯒ꯭ꯔꯨꯞ ꯑꯩꯈꯣꯏꯅ ꯀꯜꯆꯔꯗ ꯊꯋꯥꯏ ꯌꯥꯎꯅ ꯃꯤ ꯃꯌꯥꯝꯅ ꯍꯥꯟꯅꯒꯤ ꯏꯄꯥ ꯏꯄꯨꯅ ꯊꯝꯕꯤꯕꯁꯦ ꯃꯥꯡꯍꯟꯕ ꯌꯥꯗꯦ ꯍꯥꯏꯅ ꯍꯧꯖꯤꯛꯁꯨ ꯅꯧꯅ ꯊꯤꯒꯠꯂꯒ ꯑꯩꯈꯣꯏꯁꯦ ꯀꯟꯅ ꯍꯣꯠꯅꯔꯒ ꯑꯃ ꯂꯥꯏꯔꯤꯛ ꯂꯥꯏꯁꯨ ꯍꯩꯕ ꯃꯤꯁꯤꯡꯅ ꯏꯔꯒ ꯄꯥꯔꯒ ꯇꯨꯡꯗ ꯑꯁꯨꯃꯥꯏꯅ ꯇꯧꯁꯤ ꯇꯨꯡ ꯂꯥꯛꯀꯗꯕ ꯃꯇꯝꯗꯗꯤ ꯁꯨꯃꯥꯏꯅ ꯂꯩꯁꯤ ꯑꯩꯈꯣꯏ ꯁꯨꯃꯥꯏꯅ ꯆꯥꯃꯤꯟꯅꯁꯤ ꯍꯥꯏꯅ ꯑꯗꯨꯝ ꯑꯩꯈꯣꯏ ꯍꯤꯡꯃꯤꯟꯅꯁꯤ ꯁꯨꯃꯥꯏꯅ ꯍꯥꯏꯅ ꯊꯥꯏꯅꯒꯤ ꯀꯜꯆꯔ ꯏꯄꯥ ꯏꯄꯨꯒꯤꯗꯨ ꯃꯥꯡꯍꯟꯕ ꯌꯥꯗꯦ ꯀꯁꯇꯃꯔꯤ ꯂꯣꯒꯤꯁꯨ ꯁꯨꯃꯥꯏꯅ ꯂꯩꯔꯛꯀꯅꯤ ꯊꯝꯒꯅꯤ ꯍꯥꯏꯅ ꯃꯈꯣꯏꯅ ꯀꯟꯅ ꯗꯤꯕꯦꯠ ꯇꯧꯔꯒ ꯊꯤꯒꯠꯂꯒ ꯑꯗꯨꯝ ꯂꯩꯖꯔꯕ ꯀꯜꯆꯔ ꯑꯅꯤ ꯑꯍꯨꯝ ꯂꯩꯕꯅꯦ ꯑꯗꯨꯅ ꯍꯧꯖꯤꯛ ꯍꯧꯖꯤꯛꯁꯨ ꯃꯥꯡꯍꯟꯕ ꯌꯥꯗꯦ ꯈꯣꯠꯄ ꯌꯥꯗꯦ ꯍꯥꯏꯅ ꯀꯟꯅ ꯍꯣꯠꯅꯔꯒ ꯏꯁꯇꯗꯤ ꯇꯧꯔꯒ ꯂꯩꯔꯝꯃꯤ